ꯑꯩꯈꯣꯏꯅ ꯎꯍꯩ ꯋꯥꯍꯩ ꯍꯥꯏꯗꯤ ꯃꯅꯥ ꯃꯁꯤꯡꯗꯕꯨ ꯑꯣꯏꯔꯣ ꯎꯍꯩ ꯋꯥꯍꯩ ꯄꯥꯜꯂꯤꯕ ꯍꯩ ꯔꯥꯁꯤꯡꯁꯤꯗꯕꯨ ꯑꯣꯏꯔꯣ ꯑꯩꯈꯣꯏꯅ ꯄꯣꯠꯊꯣꯛ ꯍꯦꯟꯅ ꯄꯨꯊꯣꯛꯀꯦ ꯍꯥꯏꯇꯥꯔꯒꯗꯤ ꯃꯥꯒꯤ ꯄꯥꯝꯕꯤ ꯑꯆꯧꯕꯗꯒꯤ ꯍꯥꯏꯗꯤ ꯃꯆꯥ ꯃꯆꯥ ꯁꯦꯝꯗꯣꯛꯑꯒ ꯑꯗꯨꯃꯥꯏꯅ ꯄꯥꯝꯕꯤ ꯑꯆꯧꯕ ꯑꯃꯃꯝ ꯑꯣꯟꯅꯕꯒꯤꯗꯃꯛꯇ ꯑꯩꯈꯣꯏꯅ ꯁꯟꯊꯤꯒꯨꯝꯕ ꯑꯗꯒꯤ ꯁꯟꯊꯤꯒ ꯍꯥꯔꯒ ꯍꯥꯏꯗꯤ ꯇꯣꯠꯁꯟꯅꯔꯒ ꯑꯗꯨꯃꯥꯏꯅ ꯃꯥꯗꯣ ꯆꯥꯎꯕ ꯉꯝꯅꯕ ꯃꯍꯩ ꯄꯥꯟꯕ ꯉꯝꯅꯕꯑꯅ ꯑꯗꯨꯝ ꯍꯣꯠꯅꯕꯤꯔꯦ ꯑꯗꯨꯗꯨꯒ ꯀꯩꯅꯣ ꯑꯩꯈꯣꯏꯅ ꯍꯥꯏꯗꯤ ꯎꯍꯩ ꯋꯥꯍꯩꯗꯣ ꯃꯄꯨꯡ ꯐꯥꯅ ꯇꯤꯟ ꯆꯥꯗꯅ ꯄꯥꯟꯕ ꯉꯝꯅꯕꯩꯗꯃꯛꯇ ꯑꯩꯈꯣꯏꯅ ꯑꯗꯨꯝ ꯍꯤꯗꯥꯛꯀꯥꯁꯨ ꯑꯗꯨꯝ ꯀꯥꯞꯊꯣꯛꯄꯤ ꯍꯥꯏꯗꯤ ꯇꯤꯟ ꯀꯩꯀꯥ ꯇꯣꯡꯗꯅꯕ ꯇꯥꯗꯅꯕꯒꯤꯗꯃꯛꯇ ꯑꯗꯨꯃꯥꯏꯅ ꯎꯍꯩ ꯋꯥꯍꯩꯁꯦ ꯍꯥꯏꯗꯤ ꯌꯥꯝꯅ ꯄꯨꯊꯣꯛꯄ ꯉꯝꯅꯕꯒꯤꯗꯃꯛꯇ ꯑꯗꯨꯃꯥꯏꯅ ꯑꯩꯈꯣꯏꯅ ꯑꯗꯨꯒꯨꯝꯕ ꯀꯩꯅꯣ ꯃꯌꯥꯝꯁꯤꯡꯗꯣ ꯑꯗꯨꯝ ꯁꯤꯖꯤꯟꯅꯩ ꯍꯥꯏꯇꯥꯔꯦ